ꯍꯜꯂꯣ ꯃꯁꯤ ꯀꯅꯥꯅꯣ ꯁꯤꯕꯨ

ꯑꯥ ꯑꯣ ꯑꯣ ꯍꯣꯏ ꯍꯣꯏ ꯑꯗꯨꯗꯤ ꯑꯩꯁꯨ ꯅꯣꯡ ꯐꯥꯗꯣꯛ ꯂꯥꯛꯑꯒ ꯌꯦꯡꯕ ꯂꯥꯛꯆꯒꯦ ꯑꯗꯨꯗꯤ ꯍꯣꯏ ꯍꯣꯏ ꯍꯣꯏ ꯍꯣꯏ ꯊꯝꯃꯦ ꯊꯝꯃꯦ ꯎꯝ